ꯀꯂꯥ ꯑꯃꯁꯨꯡ ꯈꯨꯠꯁꯥ ꯍꯩꯕꯒꯤ ꯊꯕꯛꯁꯤꯡ ꯅꯠꯇ꯭ꯔꯒ ꯈꯨꯠꯁꯥ ꯍꯩꯕꯗ ꯌꯨꯝꯐꯝ ꯑꯣꯏꯕ ꯆꯐꯨ ꯁꯥꯕ ꯎ ꯁꯥꯕ ꯑꯁꯤꯅꯆꯤꯡꯕ ꯁꯤꯟꯐꯝ ꯁꯤꯒꯨꯝꯕꯗ ꯃꯤꯑꯣꯏ ꯀꯌꯥꯃꯔꯨꯝ ꯂꯩꯔꯦ ꯎ ꯁꯥꯕꯗ ꯐꯔꯅꯤꯆꯔ ꯇꯧꯕ ꯁꯤ ꯑꯩꯈꯣꯏꯒꯤ ꯃꯅꯤꯄꯨꯔꯗꯗꯤ ꯌꯥꯝꯅ ꯂꯩꯔꯦ ꯍꯥꯏꯕꯗꯤ ꯑꯩꯈꯣꯏ ꯃꯅꯤꯄꯨꯔꯁꯦ ꯂꯥꯏꯔꯕ ꯏꯁꯇꯦꯠ ꯑꯃꯅꯤ ꯑꯗꯨꯅ ꯍꯥꯏꯔꯤꯕ ꯐꯔꯅꯤꯆꯔ ꯁꯨꯕ ꯑꯁꯤꯅ ꯑꯗꯨꯛꯀꯤ ꯃꯇꯤꯛ ꯏꯃꯨꯡ ꯄꯨꯕ ꯉꯝꯗꯔꯦ ꯑꯩꯈꯣꯏ ꯏꯁꯃꯛꯁꯨ ꯐꯔꯅꯤꯆꯔ ꯇꯧꯖꯔꯤ ꯑꯁꯤ ꯐꯔꯅꯤꯆꯔ ꯑꯍꯥꯟꯕ ꯇꯧꯕꯗ ꯑꯩꯈꯣꯏꯁꯦ ꯑꯋꯥ ꯅꯨꯡꯉꯥꯏ ꯑꯋꯥꯕꯅ ꯌꯥꯝꯅ ꯀꯩꯇꯧꯋꯦ ꯁꯔꯨꯛ ꯑꯣꯏꯈꯤ ꯑꯗꯨꯗꯒꯤ ꯁꯨꯝ ꯁꯨꯝ ꯅꯨꯡꯉꯥꯏꯔꯛꯑꯦ ꯈꯔ ꯈꯔ ꯑꯗꯨꯝ ꯁꯨꯝ ꯁꯨꯝ ꯅꯨꯡꯉꯥꯏꯔꯛꯑꯦ ꯈꯔ ꯈꯔ ꯀꯥꯅꯔꯛꯑꯦ ꯍꯧꯖꯤꯛꯇꯤ ꯐꯔꯅꯤꯆꯔ ꯑꯃ ꯁꯨꯕꯗ ꯎꯐꯨ ꯀꯥꯡꯊꯣꯜ ꯑꯃ ꯁꯨꯕꯗ ꯂꯥꯛꯀꯤ ꯃꯊꯛꯅꯤ ꯑꯗꯨꯗ ꯂꯤꯁꯤꯡ ꯌꯥꯡꯈꯩ ꯍꯨꯝꯐꯨꯃꯨꯛꯇꯤ ꯑꯗꯨꯝ ꯂꯦꯝꯃꯤ ꯑꯗꯨꯅ ꯍꯥꯏꯔꯤꯕ ꯊꯕꯛ ꯑꯁꯤꯗ ꯄꯩꯁꯥ ꯈꯔ ꯑꯗꯨꯝ ꯂꯦꯝꯕꯅꯤꯅ ꯌꯨꯝ ꯄꯨꯕꯗ ꯑꯃꯗꯤ ꯏꯆꯥ ꯏꯁꯨ ꯁꯦꯝꯕꯗ ꯌꯥꯝ ꯃꯇꯦꯡ ꯑꯣꯏꯔꯦ ꯎ ꯁꯨꯕ ꯐꯔꯅꯤꯆꯔ ꯁꯨꯕ ꯑꯁꯤ ꯑꯩꯈꯣꯏ ꯁꯤꯗꯗꯤ ꯌꯥꯝꯗ꯭ꯔꯕꯗ ꯇꯔꯦꯠ ꯇꯔꯥꯃꯨꯛꯇꯤ ꯂꯩꯔꯦ ꯆꯐꯨ ꯁꯥꯕꯁꯤ ꯑꯩꯈꯣꯏ ꯃꯅꯤꯄꯨꯔꯗꯤ ꯌꯥꯝ ꯆꯠꯅꯩ ꯑꯃꯁꯨꯡ ꯃꯁꯤ ꯃꯇꯦꯡ ꯌꯥꯝꯅꯁꯨ ꯄꯥꯡꯏ ꯍꯥꯏꯕꯗꯤ ꯃꯁꯤꯅ ꯏꯃꯨꯡ ꯄꯨꯕꯗꯁꯨ ꯃꯇꯦꯡ ꯄꯥꯡꯏ ꯍꯥꯏꯗꯤ ꯃꯁꯤꯅꯁꯨ ꯃꯁꯤ ꯌꯣꯜꯂꯒ ꯏꯃꯨꯡ ꯄꯨꯖꯔꯤꯅꯤ ꯁꯨꯃꯥꯏꯅ ꯇꯧꯗꯅ ꯑꯩꯈꯣꯏꯒꯤ ꯑꯋꯥ ꯑꯅꯥꯗ ꯃꯇꯦꯡ ꯑꯣꯏꯖꯔꯤ